ꯑꯩꯈꯣꯏꯒꯤ ꯃꯅꯥꯛꯇ ꯂꯝ ꯀꯣꯏꯕꯁꯤꯡꯅ ꯆꯠꯄ ꯌꯥꯕ ꯀꯜꯆꯔꯦꯜ ꯅꯠꯇ꯭ꯔꯒ ꯙꯔꯃꯥꯒꯤ ꯑꯣꯏꯕ ꯃꯔꯨ ꯑꯣꯏꯕ ꯃꯐꯝ ꯈꯔ ꯍꯥꯏꯖꯩ ꯍꯥꯏꯔꯒꯗꯤ ꯍꯤꯟꯗꯨꯁꯤꯡꯒꯤ ꯑꯣꯏꯅ ꯒꯣꯕꯤꯟꯗꯖꯤꯒꯤ ꯇꯦꯝꯄꯜ ꯀꯪꯂꯥ ꯅꯔꯁꯤꯡꯍꯥ ꯃꯟꯗꯤꯔ ꯏꯁꯀꯣꯟ ꯃꯟꯗꯤꯔ ꯍꯤꯌꯥꯡꯊꯥꯡ ꯈꯨꯔꯨꯝꯐꯝ ꯍꯤꯌꯥꯡꯊꯥꯡ ꯕꯣꯔ ꯈꯨꯔꯨꯝꯐꯝ ꯆꯩꯔꯥꯎ ꯆꯤꯡ ꯍꯥꯏꯔꯤꯕ ꯃꯐꯝ ꯈꯔꯁꯦ ꯍꯤꯟꯗꯨ ꯏꯆꯤꯟ ꯏꯅꯥꯎꯁꯤꯡꯅ ꯆꯠꯄ ꯃꯐꯝꯗꯤ ꯒꯣꯕꯤꯟꯗꯖꯤꯒꯤ ꯇꯦꯝꯄꯜꯗ ꯑꯩꯈꯣꯏꯅ ꯁꯣꯔꯥꯠꯀꯨꯝꯕ ꯄꯥꯡꯊꯣꯛꯄ ꯆꯠꯂꯤ ꯆꯍꯤꯒꯤ ꯑꯣꯏꯅ ꯁꯔꯗꯥ ꯗꯤꯟ ꯊꯣꯛꯄꯗ ꯍꯥꯏꯔꯤꯕ ꯃꯐꯝꯁꯤꯡꯗ ꯆꯠꯂꯒ ꯄꯥꯡꯊꯣꯛꯏ ꯀꯪꯂꯥ ꯍꯥꯏꯔꯤꯕꯁꯤꯅ ꯍꯥꯟꯅꯒꯤ ꯑꯔꯤꯕ ꯅꯤꯡꯊꯧ ꯄꯥꯜꯂꯤꯉꯩꯒꯤ ꯃꯇꯝꯗ ꯂꯩꯔꯝꯕ ꯑꯗꯨꯒꯨꯝꯕ ꯃꯐꯝꯅꯤ ꯃꯐꯝꯁꯤꯗꯁꯨ ꯃꯣꯏ ꯍꯩꯀꯠ ꯂꯩꯀꯠ ꯇꯧꯕ ꯆꯠꯂꯤ ꯅꯔꯁꯤꯡꯍꯥ ꯃꯟꯗꯤꯔꯗꯁꯨ ꯑꯁꯨꯃꯥꯏꯅ ꯃꯣꯏ ꯍꯩꯀꯠ ꯂꯩꯀꯠ ꯇꯧꯕ ꯆꯠꯂꯤ ꯏꯁꯀꯣꯟ ꯃꯟꯗꯤꯔꯗꯁꯨ ꯂꯪꯖꯈꯤꯕ ꯃꯔꯥꯜ ꯀꯌꯥꯗꯨ ꯀꯣꯛꯄꯤꯅꯕ ꯍꯥꯏꯖ ꯅꯤꯖꯕ ꯑꯃꯗꯤ ꯍꯩꯀꯩ ꯂꯩꯀꯠ ꯇꯧꯕ ꯆꯠꯂꯤ ꯍꯤꯌꯥꯡꯊꯥꯡ ꯕꯣꯔ ꯈꯨꯔꯨꯝꯐꯝ ꯍꯥꯏꯔꯤꯕ ꯃꯐꯝ ꯑꯁꯤ ꯆꯍꯤ ꯑꯃꯗ ꯑꯃꯨꯛꯇꯪ ꯆꯠꯄ ꯃꯐꯝꯅꯤ ꯃꯁꯤ ꯆꯍꯤ ꯑꯃꯗ ꯃꯣꯏꯅ ꯇꯧꯖꯈꯤꯕ ꯃꯌꯥꯝꯗꯨꯒꯤ ꯕꯣꯔ ꯅꯤꯖꯕ ꯍꯥꯏꯕꯗꯤ ꯈꯨꯔꯨꯝꯖꯕ ꯆꯠꯄ ꯃꯐꯝꯅꯤ ꯆꯩꯔꯥꯎ ꯆꯤꯡ ꯆꯠꯄ ꯍꯥꯏꯔꯤꯁꯤꯅ ꯆꯍꯤ ꯑꯃꯗ ꯃꯁꯤꯁꯨ ꯑꯃꯨꯛꯇꯪ ꯊꯣꯛꯄꯅꯤ ꯑꯌꯨꯛ ꯉꯟꯇꯥ ꯍꯧꯒꯠꯂꯒ ꯌꯨꯝ ꯀꯩ ꯋꯥꯏꯔꯝ ꯁꯦꯡꯗꯣꯛꯂꯒ ꯑꯦꯟꯁꯥꯡ ꯑꯍꯥꯎꯕ ꯃꯊꯦꯟ ꯊꯣꯡꯉꯒ ꯆꯥꯔꯕ ꯃꯇꯨꯡꯗ ꯅꯨꯃꯤꯗꯥꯡꯋꯥꯏꯗ ꯄꯥꯈꯪ ꯂꯩꯁꯥ ꯆꯤꯡꯗ ꯀꯥꯕ ꯑꯗꯨꯕꯨ ꯆꯩꯔꯥꯎ ꯆꯤꯡ ꯀꯥꯕ ꯍꯥꯏꯔꯒ ꯈꯪꯅꯩ ꯑꯗꯨꯒ ꯃꯐꯝ ꯑꯁꯤꯒꯤ ꯃꯨꯁꯂꯤꯝ ꯏꯆꯤꯟ ꯏꯅꯥꯎꯁꯤꯡꯒꯤ ꯍꯥꯏꯔꯒꯅ ꯃꯇꯝ ꯃꯉꯥ ꯅꯃꯥꯖ ꯁꯣꯜꯂꯤ ꯃꯣꯏ ꯅꯨꯄꯥꯁꯤꯡꯅ ꯃꯁꯤꯖꯤꯠ ꯆꯠꯂꯤ ꯅꯨꯄꯤꯁꯤꯡꯅ ꯌꯨꯝꯗ ꯑꯣꯏꯅ ꯁꯣꯜꯂꯤ ꯅꯨꯄꯤꯁꯤꯡꯅ ꯄꯔꯗꯥꯔꯒꯤ ꯅꯨꯄꯥꯁꯤꯡꯅ ꯃꯁꯤꯖꯤꯠ ꯆꯠꯄ ꯃꯇꯝꯗ ꯀꯨꯔꯇꯥ ꯄꯥꯏꯖꯃꯥ ꯁꯦꯠꯂꯤ ꯅꯨꯄꯤꯁꯤꯡꯅ ꯌꯨꯝꯗ ꯑꯣꯏꯅ ꯇꯧꯏ ꯑꯗꯨꯒ ꯈ꯭ꯔꯤꯁꯇꯥꯟ ꯏꯆꯤꯜ ꯏꯅꯥꯎ ꯇ꯭ꯔꯥꯏꯕꯦꯜ ꯏꯆꯤꯟ ꯏꯅꯥꯎꯁꯤꯡꯅ ꯆꯔꯁꯇ ꯆꯠꯂꯤ ꯃꯈꯣꯏꯅ ꯁꯟꯗꯦꯗ ꯃꯔꯨ ꯑꯣꯏꯅ ꯀꯥꯏ ꯃꯇꯝ ꯃꯇꯝꯗꯨꯗ ꯆꯠꯂꯤ ꯃꯈꯣꯏꯁꯤ ꯁꯟꯗꯦꯗ ꯃꯔꯨ ꯑꯣꯏꯅ ꯆꯠꯂꯤ ꯑꯗꯨꯒ ꯍꯤꯟꯗꯨ ꯏꯆꯤꯟ ꯏꯅꯥꯎ ꯁꯤꯡꯅ ꯍꯥꯏꯔꯤꯕ ꯇꯦꯝꯄꯜ ꯑꯃꯗꯤ ꯍꯤꯌꯥꯡꯊꯥꯡ ꯕꯣꯔ ꯈꯨꯔꯨꯝꯐꯝ ꯆꯠꯄ ꯆꯩꯔꯥꯎ ꯆꯤꯡ ꯆꯠꯄ ꯃꯇꯝꯗ ꯃꯣꯏ ꯃꯁꯥꯒꯤ ꯇꯣꯉꯥꯟꯕ ꯗ꯭ꯔꯦꯁ ꯁꯦꯠꯆꯩ ꯅꯨꯄꯥꯁꯤꯡꯅ ꯀꯨꯔꯇꯥ ꯂꯤꯠꯂꯤ ꯐꯩꯖꯣꯝ ꯐꯤꯁꯥꯡ ꯁꯦꯠꯂꯤ ꯅꯨꯄꯤꯁꯤꯡꯅ ꯏꯅꯥꯐꯤ ꯐꯨꯔꯤꯠ ꯑꯃꯗꯤ ꯐꯅꯦꯛ ꯁꯦꯠꯂꯒ ꯆꯠꯂꯤ ꯑꯩꯈꯣꯏ ꯃꯨꯁꯂꯤꯝꯒꯤꯅ ꯅꯨꯄꯥꯁꯤ ꯀꯨꯔꯇꯥ ꯄꯥꯏꯖꯃꯥ ꯆꯦꯜꯂꯒ ꯆꯠꯂꯤ ꯅꯨꯄꯤ ꯁꯤꯡꯁꯤꯅ ꯌꯨꯝꯗ ꯍꯥꯏꯕꯗꯤ ꯄꯔꯗꯥꯒꯤ ꯁꯥꯏꯠꯇ ꯂꯩꯔꯒ ꯁꯣꯜꯂꯤ ꯑꯈꯣꯏꯒꯤꯁꯨ ꯇꯨꯉꯥꯟꯕ ꯗ꯭ꯔꯦꯁ ꯁꯦꯠꯆꯩ ꯑꯃꯗꯤ ꯈ꯭ꯔꯤꯁꯇꯦꯟ ꯏꯆꯤꯟ ꯏꯅꯥꯎꯁꯤꯡꯒꯤꯁꯨ ꯇꯣꯉꯥꯟꯕ ꯗ꯭ꯔꯦꯁ ꯁꯦꯠꯂꯒ ꯁꯟꯗꯦꯗ ꯃꯔꯨ ꯑꯣꯏꯅ ꯃꯣꯏꯅ ꯂꯥꯏ ꯈꯨꯔꯨꯝꯕ ꯆꯠꯂꯤ ꯃꯇꯝ ꯃꯇꯝꯗ ꯆꯠꯂꯤ ꯍꯥꯏꯕꯗꯤ ꯍꯔꯥꯎ ꯀꯨꯝꯅꯩ ꯂꯥꯛꯄ ꯊꯧꯗꯣꯛ ꯋꯥꯊꯣꯛ ꯂꯥꯛꯄ ꯃꯇꯝꯗ ꯃꯔꯨꯑꯣꯏꯅ ꯆꯠꯂꯤ ꯍꯥꯏꯔꯤꯕ ꯃꯐꯝꯁꯤꯡ ꯑꯁꯤꯗ ꯑꯩꯈꯣꯏ ꯁꯤꯗ ꯂꯩꯔꯤꯕ ꯑꯅꯝꯕꯅ ꯍꯥꯏꯔꯤꯕ ꯃꯐꯝꯁꯤꯡ ꯑꯁꯤ ꯆꯠꯄꯗ ꯏꯁꯥꯒꯤ ꯆꯠꯅꯕꯤ ꯏꯁꯥꯒꯤ ꯅꯤꯇꯤ ꯅꯤꯌꯣꯝ ꯉꯥꯛꯅ ꯆꯠꯂꯤ ꯑꯃꯗꯤ ꯑꯩ ꯑꯩꯒꯤ ꯄꯥꯡꯊꯣꯛꯀꯗꯧꯔꯤꯕ ꯊꯧꯔꯝ ꯍꯥꯏꯗꯤ ꯊꯣꯛꯂꯤꯕ ꯊꯧꯗꯣꯛꯇꯨꯒꯤ ꯃꯈꯥ ꯄꯣꯟꯅ ꯐꯤꯖꯦꯠ ꯆꯥꯛꯁꯦꯠ ꯈꯦꯠꯅꯩ ꯍꯥꯏꯕꯗꯤ ꯇꯧꯔꯤꯕ ꯃꯑꯣꯡ ꯃꯇꯧ ꯈꯦꯠꯅꯩ ꯃꯨꯁꯂꯤꯝꯁꯤꯡꯅ ꯀꯨꯔꯇꯥ ꯄꯥꯎꯃꯅꯥ ꯁꯦꯠꯄ ꯃꯇꯃꯗ ꯃꯩꯇꯩ ꯏꯆꯤꯟꯅꯥꯎꯁꯤꯡꯁꯨ ꯃꯣꯏꯅ ꯆꯠꯄ ꯃꯇꯝꯗ ꯃꯣꯏ ꯀꯣꯔꯇꯥ ꯐꯨꯔꯤꯠ ꯂꯤꯠꯄ ꯐꯩꯖꯣꯝ ꯐꯤꯖꯥꯡ ꯁꯦꯠꯄ ꯅꯨꯄꯤꯁꯤꯡꯅ ꯏꯅꯐꯤ ꯑꯃꯗꯤ ꯐꯅꯦꯛ ꯁꯦꯠꯄ ꯑꯗꯒꯤ ꯇ꯭ꯔꯥꯏꯕꯦꯜ ꯏꯆꯤꯟ ꯏꯅꯥꯎꯁꯤꯡꯁꯨ ꯁꯟꯗꯦ ꯆꯠꯄꯗ ꯃꯣꯏꯒꯤ ꯇꯣꯡꯉꯥꯏꯟꯕ ꯗ꯭ꯔꯦꯁ ꯑꯃ ꯁꯦꯠꯂꯒ ꯃꯁꯥꯒꯤ ꯍꯥꯏꯕꯗꯤ ꯃꯥ ꯃꯥꯥꯔꯤ ꯇꯣꯉꯥꯟꯕ ꯆꯠꯅꯕꯤꯗꯨꯒꯤ ꯃꯇꯨꯡ ꯏꯟꯅ ꯇꯧꯏ ꯑꯁꯨꯝꯃꯥꯏꯅ ꯍꯥꯏꯔꯤꯕ ꯃꯐꯃꯁꯤꯡ ꯑꯁꯦ ꯃꯇꯝ ꯃꯇꯝꯗꯨꯗ ꯊꯣꯛꯄ ꯊꯧꯗꯣꯛꯇꯨꯒꯤ ꯃꯇꯨꯡ ꯏꯟꯅ ꯃꯐꯝ ꯃꯇꯝꯗꯨꯒ ꯆꯥꯟꯅꯕ ꯗ꯭ꯔꯦꯁ ꯁꯦꯠꯂꯒ ꯆꯠꯂꯤ ꯍꯥꯏꯕꯁꯦ ꯑꯩ ꯍꯥꯏꯖꯒꯦ